ꯎꯝ ꯍꯜꯂꯣ ꯑꯥ ꯃꯥꯅꯤ ꯃꯥꯅꯤ ꯆꯨꯝꯃꯤ ꯆꯨꯝꯃꯤ

ꯑꯥ ꯑꯥ ꯂꯩꯒꯅꯤ ꯑꯩꯈꯣꯏꯁꯦ ꯑꯌꯨꯛꯀꯤ ꯄꯨꯡ ꯇꯔꯦꯠꯇꯒꯤ ꯍꯥꯡꯕ ꯍꯧꯒꯅꯤ ꯑꯥ ꯊꯦꯡꯅ ꯎꯝ ꯄꯨꯡ ꯃꯉꯥ ꯑꯗꯨꯋꯥꯏꯗ ꯑꯗꯨꯝ ꯗꯨꯀꯥꯟ ꯊꯤꯡꯒꯅꯤ

ꯂꯩꯒꯅꯤ ꯎꯝ ꯅꯪꯅ ꯄꯥꯝꯕ ꯑꯦꯅꯤ ꯇ꯭ꯔꯥꯏꯕꯀꯤ ꯑꯗꯨꯝ ꯗ꯭ꯔꯦꯁꯇꯨ ꯑꯗꯨꯝ ꯐꯪꯒꯅꯤ ꯃꯣꯐ꯭ꯂꯔ ꯑꯥ ꯀꯔꯤ ꯀꯔꯤ ꯋꯦꯁ ꯀꯣꯠ ꯃꯌꯥꯝ ꯃꯌꯥꯝ ꯂꯩꯔꯦ ꯎꯝ ꯌꯥꯝ ꯂꯩꯌꯦ ꯍꯣꯏ ꯍꯣꯏ ꯃꯃꯟꯗꯤ ꯑꯗꯨꯝ ꯃꯥꯟꯅꯔꯞ ꯑꯗꯨꯝ ꯂꯩ

ꯂꯩꯒꯅꯤ ꯂꯩꯒꯅꯤ ꯈꯔ ꯌꯥꯝ ꯂꯧꯔꯗꯤ ꯗꯤꯁꯀꯥꯎꯟ ꯂꯩꯒꯅꯤ ꯑꯣ ꯍꯣꯏ ꯍꯣꯏ ꯍꯣꯏ ꯑꯣ ꯌꯥꯝ ꯅꯨꯡꯉꯥꯏꯔꯦ ꯌꯥꯝ ꯅꯨꯡꯉꯥꯏꯔꯦ ꯍꯣꯏ ꯍꯣꯏ ꯌꯥꯝ ꯐꯔꯦ ꯐꯔꯦ